ꯑꯩ ꯀꯥ ꯚꯔꯥ ꯊꯤꯔꯤꯌꯦ ꯅꯪꯁꯨ ꯊꯣꯛꯂꯛꯑꯣꯗꯅ ꯑꯩꯗꯣ ꯌꯨꯝ ꯑꯅꯤꯕꯨꯗꯤ ꯆꯪꯉꯒ ꯌꯦꯡꯉꯛꯑꯦ ꯑꯗꯨ ꯀꯃꯥꯏꯅ ꯇꯧꯗꯣꯏꯅꯣꯗꯤ ꯈꯪꯗꯦ ꯑꯃꯗꯗꯤ ꯏꯁꯤꯡꯁꯨ ꯑꯩꯈꯣꯏꯅ ꯂꯩꯖꯒꯗꯕꯅꯤ ꯍꯥꯏꯌꯦ ꯃꯩꯗꯤ ꯑꯈꯣꯏ ꯃꯩꯗꯤ ꯃꯣꯏꯅ ꯄꯨꯊꯣꯛꯈꯔꯅꯤ ꯑꯗꯣ ꯔꯥꯏꯁ ꯀꯨꯀꯔ ꯀꯩꯀꯥ ꯑꯝꯇ ꯁꯤꯖꯤꯟꯅꯕ ꯌꯥꯗꯦ ꯑꯩ ꯑꯅꯤꯈꯛꯇꯪ ꯌꯦꯡꯉꯦ ꯑꯇꯩꯁꯨ ꯀꯟꯅ ꯊꯤꯔꯤꯌꯦ ꯅꯪ ꯀꯩ ꯀꯔꯝ ꯀꯔꯝꯕ ꯌꯦꯡꯉꯒꯦ ꯅꯪꯗꯤ ꯅꯣꯏ ꯅꯣꯏꯆꯦꯒꯤ ꯍꯥꯟꯅ ꯂꯩꯔꯝꯕꯒꯤ ꯍꯪꯅꯤ ꯍꯥꯏꯕꯗꯣ ꯀꯃꯥꯏ ꯇꯧꯔꯒꯦ ꯍꯪꯉꯛꯑꯕꯣ ꯑꯣ ꯑꯗꯨꯗꯤ ꯏꯕꯥꯅꯤ ꯍꯌꯦꯡ ꯄꯨꯂꯞ ꯉꯟꯇꯥꯅ ꯆꯠꯂꯒ ꯑꯁꯣꯟꯒꯤ ꯀꯩꯁꯥꯝꯄꯥꯠꯂꯣꯝꯒꯤ ꯑꯗꯨꯗ ꯌꯦꯡꯉꯁꯤꯔꯣ ꯍꯣꯏ ꯍꯥꯏꯒꯠꯂꯛꯑꯣ ꯑꯌꯨꯛ ꯍꯌꯦꯡ ꯑꯌꯨꯛ ꯉꯟꯇꯥ ꯍꯥꯏꯒꯠꯂꯛꯑꯣ ꯑꯗꯨꯒ ꯌꯦꯡꯃꯤꯟꯅꯔꯁꯤ ꯑꯩꯁꯨ ꯌꯨꯝꯗꯣ ꯑꯅꯤ ꯌꯦꯡꯉꯛꯈꯤꯒꯦ ꯑꯗꯨꯒ ꯑꯩꯁꯨ ꯍꯜꯂꯒꯦ ꯕꯖꯥꯔꯗ ꯂꯩꯔꯤꯌꯦ ꯎꯝ ꯆꯪꯉꯨꯈꯤꯅꯤ ꯑꯧ ꯅꯪ ꯀꯃꯥꯏ ꯇꯧꯕ ꯈꯣꯠꯄ ꯄꯥꯝꯃꯤꯅꯣ ꯑꯣ ꯍꯥꯟꯅ ꯑꯩꯈꯣꯏꯒ ꯁ꯭ꯀꯨꯜ ꯆꯠꯃꯤꯟꯅꯔꯝꯕ ꯏꯃꯥꯟꯅꯕꯤ ꯑꯃ ꯃꯥꯒꯤ ꯂꯩꯐꯝꯗꯣ ꯌꯥꯝꯅꯗꯤ ꯐꯩ ꯍꯥꯏꯌꯦ ꯀꯥ ꯕꯔꯥꯅ ꯈꯔ ꯇꯥꯡꯕ ꯃꯤ ꯑꯃꯗ ꯂꯤꯁꯤꯡ ꯑꯅꯤ ꯑꯅꯤ ꯍꯥꯏꯅꯦ ꯑꯗꯨꯗꯅ ꯏꯁꯤꯡꯁꯨ ꯃꯩꯁꯨ ꯂꯣꯏꯃꯛ ꯁꯤꯖꯤꯟꯅꯕ ꯌꯥꯕ ꯃꯣꯏ ꯂꯣꯏꯃꯛ ꯄꯨꯊꯣꯛꯇꯣꯏꯕ ꯔꯥꯏꯁ ꯀꯨꯀꯔꯁꯨ ꯁꯤꯖꯤꯟꯅꯕ ꯌꯥꯏꯌꯦꯌꯦ ꯃꯣꯏꯒꯤꯗꯨꯅ ꯎꯝ ꯐꯃꯨꯡꯁꯨ ꯄꯤ ꯍꯥꯏꯌꯦ ꯑꯥ ꯅꯣꯏ ꯒ꯭ꯌꯥꯁ ꯁꯤꯂꯤꯟꯗꯔ ꯑꯍꯥꯡꯕꯀ ꯂꯩꯕ꯭ꯔꯣ ꯑꯩꯅ ꯒ꯭ꯌꯥꯁ ꯏꯁꯇꯣꯛ ꯄꯨꯔꯛꯑꯒꯦ ꯅꯪ ꯁꯤꯂꯤꯟꯗꯔ ꯄꯨꯔꯛꯑꯣ ꯎꯝ ꯍꯣꯏ ꯑꯗꯨ ꯑꯗꯨꯃꯁꯨ ꯍꯣꯏ ꯍꯣꯏ ꯑꯩꯒꯤ ꯑꯩꯈꯣꯏ ꯍꯥꯟꯅ ꯍꯥꯟꯅ ꯌꯨꯝꯗ ꯂꯩꯕꯒꯤ ꯑꯃꯗꯤ ꯂꯩꯕꯅꯤ ꯑꯗꯨ ꯄꯨꯔꯛꯑꯒꯦ ꯃꯣꯏ ꯌꯨꯝꯕꯨ ꯅꯨꯄꯤ ꯉꯥꯛꯇꯁꯨ ꯂꯩꯌꯦꯕ ꯅꯨꯄꯥ ꯑꯃꯕꯧ ꯂꯩꯇꯦꯕ ꯑꯗꯨꯅꯁꯨ ꯈꯔꯕꯨꯗꯤ ꯐꯔꯅꯤ ꯄꯥꯜꯂꯦ ꯃꯣꯏꯗꯤ ꯐꯖꯅ ꯕꯥꯠꯔꯨ ꯇꯣꯏꯂꯦꯠ ꯐꯖꯅ ꯂꯩ ꯈꯔ ꯄꯤꯛꯄꯒꯤ ꯋꯥꯅꯤ ꯏꯁꯤꯡ ꯅꯨꯡꯉꯥꯏ ꯍꯥꯏꯌꯦ ꯃꯣꯏꯒꯤꯗꯣ ꯏꯁꯤꯡ ꯃꯩ ꯅꯨꯡꯉꯥꯏ ꯍꯥꯏꯌꯦꯕ ꯑꯧ ꯁꯣꯔꯣꯛ ꯃꯄꯥꯟ ꯑꯗꯨꯝ ꯑꯣꯏꯔꯦ ꯄꯣꯠ ꯆꯩ ꯂꯩꯅꯤꯡꯕ ꯈꯣꯠꯄ ꯌꯥꯝꯅ ꯌꯥꯝꯅ ꯑꯗꯨꯝ ꯅꯨꯡꯉꯥꯏꯔꯅꯤ ꯑꯥ ꯑꯗꯨꯗꯣ ꯚꯔꯥꯗꯣ ꯇꯥꯅꯕꯗꯤ ꯍꯥꯏꯅꯕꯗꯤ ꯌꯥꯒꯅꯤꯗꯤ ꯍꯥꯏꯕꯅꯦ ꯑꯗꯣ ꯏꯕꯥꯅꯤ ꯁꯨꯔꯀꯥꯟꯗ ꯍꯥꯏꯅꯔꯁꯤ ꯚꯔꯥ ꯇꯥꯅꯤꯉꯥꯏ ꯍꯥꯏꯐꯦꯇꯪ ꯍꯥꯏꯖꯔꯒ ꯀꯩꯅꯣ ꯇꯧꯔꯁꯤꯅꯦ ꯑꯩꯈꯣꯏ ꯁꯥꯇ꯭ꯔꯅꯤ ꯈꯔ ꯂꯝ ꯂꯥꯞꯄꯦ ꯑꯗꯨꯅ ꯈꯇꯪ ꯇꯧꯔꯒ ꯑꯗꯨꯃꯥꯏꯅ ꯍꯥꯏꯔꯒ ꯇꯥꯔꯛꯄ꯭ꯔ ꯌꯦꯡꯉꯁꯤ ꯌꯨꯝꯕꯨꯗꯣ ꯈꯔ ꯑꯍꯟꯁꯨ ꯑꯣꯏꯔꯦ ꯃꯥ ꯈꯛꯇꯪꯅꯦꯕ ꯂꯩꯔꯤꯗꯣ ꯑꯗꯨ ꯑꯇꯣꯞꯄ ꯂꯝ ꯊꯥꯞꯄ ꯊꯥꯞꯄꯗꯒꯤ ꯉꯥꯛꯇꯅꯦꯕ ꯑꯗꯨꯗ ꯔꯦꯟꯇ ꯂꯩꯔꯤꯁꯤꯡꯗꯣ ꯃꯆꯥ ꯂꯩꯇꯕ ꯃꯥꯜꯂꯤ ꯂꯥꯏꯔꯤꯛ ꯇꯝꯕ ꯆꯠꯈꯤꯕꯩꯔꯣ ꯎꯗꯤ ꯎꯗꯦ ꯑꯩꯅ ꯆꯪꯕꯗꯨꯗ ꯌꯥꯝꯅ ꯏꯪ ꯇꯞꯄꯦ ꯒ꯭ꯌꯥꯟ ꯇꯥꯕ ꯃꯥꯜꯂꯤ ꯋꯥꯔꯤ ꯁꯥꯟꯅꯕꯗ ꯅꯨꯡꯉꯥꯏ ꯑꯥ ꯍꯣꯏ ꯑꯌꯨꯛ ꯉꯟꯇꯥ ꯍꯥꯏꯒꯠꯂꯛꯑꯣ ꯅꯪ ꯌꯧꯔꯛꯑꯀꯥꯟꯗ ꯍꯥꯏꯔꯛꯑꯣ ꯑꯩ ꯊꯣꯛꯂꯛꯑꯒꯦ ꯎꯝ